ꯑꯩꯍꯥꯛꯀꯤ ꯈꯨꯟꯅꯥꯏꯁꯤꯗ ꯁꯥꯟꯅꯕ ꯈꯣꯠꯅꯕꯗ ꯇꯧꯔꯤꯉꯩꯗ ꯑꯁꯣꯛꯄ ꯌꯥꯎꯈ꯭ꯔꯦ ꯍꯥꯏꯔꯗꯤ ꯈꯣꯡꯇꯦꯛꯄ ꯑꯗꯨ ꯌꯥꯎꯕꯗ ꯑꯩꯈꯣꯏ ꯑꯩꯍꯥꯛꯀꯤ ꯃꯥꯏꯕ ꯃꯥꯏꯕꯤꯁꯤꯡꯅ ꯑꯗꯨꯝ ꯐꯍꯟꯕꯤꯕꯁꯨ ꯌꯥꯎꯏ ꯅꯠꯇ꯭ꯔꯗꯤ ꯑꯩꯍꯥꯛꯅ ꯑꯗꯨꯝ ꯍꯣꯁꯄꯤꯇꯥꯜꯗ ꯆꯠꯂꯒ ꯇꯧꯕꯁꯨ ꯌꯥꯎꯏ ꯍꯧꯖꯤꯛꯇꯤ ꯑꯩꯈꯣꯏ ꯐꯤꯁꯤꯑꯣꯊꯦꯔꯥꯄꯐꯤꯑꯁꯨ ꯂꯩꯕꯅꯤꯅ ꯑꯩꯈꯣꯏꯒꯤ ꯖꯤꯂꯥꯗ ꯑꯗꯨꯝ ꯐꯤꯁꯤꯑꯣꯊꯦꯔꯥꯐꯤꯒꯤ ꯃꯃꯤꯡ ꯆꯠꯄꯁꯨ ꯂꯩꯕꯅ ꯑꯗꯨ ꯆꯠꯂꯒ ꯇꯧꯕꯁꯨ ꯌꯥꯕꯅꯦ ꯑꯗꯨ ꯑꯁꯤꯒꯨꯝꯕ ꯑꯦꯛꯁꯤꯗꯦꯟꯗꯤ ꯑꯁꯤꯒꯨꯝꯕ ꯈꯨꯗꯣꯡꯆꯥꯗꯕ ꯑꯁꯤꯁꯤꯡ ꯊꯣꯛꯄꯗꯨꯗꯤ ꯊꯣꯛꯄ ꯎꯗꯦ ꯑꯩꯗꯤ ꯑꯗꯨ ꯈꯪꯍꯧꯗ꯭ꯔꯤ ꯑꯩꯅ ꯁꯥꯟꯅꯕ ꯌꯥꯎꯕꯗ ꯑꯁꯤꯒꯨꯝꯕ ꯊꯣꯛꯇ꯭ꯔꯤ ꯍꯣꯏ ꯈꯣꯡ ꯇꯦꯛꯄꯗꯤ ꯌꯥꯎꯏ ꯈꯔ ꯁꯣꯛꯄꯗꯤ ꯌꯥꯎꯏ ꯑꯗꯨꯕꯨ ꯑꯁꯤꯗꯤ ꯃꯦꯖꯣꯔꯁꯨ ꯅꯠꯇꯕꯅꯤꯅ ꯑꯗꯨꯝ ꯍꯣꯏ ꯑꯁꯤ ꯃꯥꯏꯕ ꯃꯥꯏꯕꯤꯁꯤꯡꯅ ꯐꯍꯟꯕꯤꯕ ꯐꯔꯁ ꯑꯦꯠ ꯄꯥꯏꯔꯒ ꯂꯣꯏ ꯐꯕ ꯑꯗꯨꯒꯨꯝꯕ ꯉꯥꯛꯇ ꯊꯦꯡꯅꯩ ꯑꯩꯗꯤ